ꯇ꯭ꯔꯦꯕꯦꯜꯒꯤ ꯅꯨꯡꯉꯥꯏꯕ ꯇ꯭ꯔꯦꯕꯦꯜꯒꯤ ꯑꯦꯞꯁꯀꯤ ꯅꯨꯡꯉꯥꯏꯕ ꯍꯥꯏꯕꯁꯤꯅ ꯑꯩꯈꯣꯏꯅ ꯇ꯭ꯔꯦꯕꯦꯜ ꯑꯃ ꯆꯠꯄꯗ ꯃꯦꯞ ꯃꯦꯞ ꯍꯥꯏꯅ ꯑꯦꯞꯁ ꯑꯃ ꯁꯤꯖꯤꯟꯅꯩ ꯃꯣꯏꯒꯤ ꯀꯟꯇ꯭ꯔꯤ ꯇꯨ ꯀꯟꯇ꯭ꯔꯤꯒꯤ ꯃꯇꯨꯡ ꯏꯟꯅ ꯑꯗꯨ ꯃꯦꯞꯁꯦ ꯁꯤꯖꯤꯟꯅꯗ꯭ꯔꯗꯤ ꯑꯩꯈꯣꯏꯁꯦ ꯃꯥꯡꯕ ꯈꯣꯠꯄ ꯌꯥꯏ ꯑꯗꯨꯒ ꯃꯦꯞꯁꯇ ꯀꯥꯟꯅꯕ ꯑꯦꯞꯁꯇ ꯀꯥꯟꯅꯕ ꯍꯥꯏꯕꯁꯤꯅ ꯑꯩꯈꯣꯏꯅ ꯆꯠꯄ ꯂꯝꯕꯤ ꯑꯃꯁꯦ ꯈꯪꯗ꯭ꯔꯗꯤ ꯑꯦꯞꯁꯇ ꯌꯦꯡꯕ ꯇ꯭ꯔꯦꯕꯦꯜ ꯋꯦꯕ ꯁꯥꯏꯠ ꯀꯨꯝꯕꯗꯁꯨ ꯑꯗꯨꯝ ꯑꯦꯞꯁꯀꯨꯝꯕꯗꯨꯁꯨ ꯈꯪꯕ ꯂꯩꯇ꯭ꯔꯗꯤ ꯑꯗꯨꯝ ꯃꯦꯞꯇꯒꯨꯝꯕ ꯌꯦꯡꯉꯒ ꯇꯧꯕ ꯌꯥꯏ ꯑꯗꯨꯒ ꯑꯦꯅꯤ ꯑꯩꯈꯣꯏꯅ ꯀꯟꯇ꯭ꯔꯤ ꯑꯃꯗ ꯆꯠꯀꯦ ꯍꯥꯏꯔꯕꯁꯨ ꯑꯦꯞꯁꯦ ꯑꯗꯨꯝ ꯀꯟꯇ꯭ꯔꯤ ꯑꯃꯗ ꯆꯠꯀꯦ ꯍꯥꯏꯔꯁꯨ ꯑꯦꯞꯁꯦ ꯑꯇꯣꯞꯄ ꯌꯦꯡꯉꯒ ꯀꯟꯇ꯭ꯔꯤ ꯑꯃꯗ ꯆꯠꯂꯒ ꯑꯇꯣꯞꯄ ꯌꯦꯡꯉꯒ ꯆꯠꯄꯁꯨ ꯌꯥꯏ ꯑꯩꯈꯣꯏꯅ ꯂꯝꯕꯤ ꯈꯪꯗ꯭ꯔꯗꯤ ꯑꯦꯞꯁ ꯑꯦꯞꯁꯁꯦ ꯗꯥꯎꯟꯂꯣꯠ ꯇꯧꯔꯒ ꯑꯦꯞꯁꯇꯒꯤ ꯌꯦꯡꯉꯒ ꯆꯠꯄ ꯌꯥꯏ ꯑꯗꯨꯕꯨ ꯀꯥꯟꯅꯕ ꯍꯥꯏꯕꯁꯦ ꯑꯗꯨꯅꯤ ꯑꯗꯨꯒ ꯑꯦꯅꯤ ꯇꯤꯀꯦꯠꯇꯤꯡ ꯍꯣꯇꯦꯜ ꯕꯨꯛꯀꯤꯡꯒꯤꯁꯨ ꯌꯦꯡꯕ ꯌꯥꯏ ꯀꯥꯟꯅꯕ ꯍꯥꯏꯕꯁꯤꯅ ꯑꯩꯈꯣꯏꯅ ꯀꯟꯇ꯭ꯔꯤ ꯑꯃꯗ ꯆꯠꯄꯗ ꯑꯩꯈꯣꯏꯅ ꯇ꯭ꯔꯦꯕꯦꯜꯂꯤꯡ ꯆꯠꯄꯗ ꯑꯩꯈꯣꯏꯅ ꯂꯩꯐꯝꯁꯦ ꯈꯪꯉꯛꯇꯕ ꯃꯇꯝꯗ ꯑꯩꯈꯣꯏꯒꯤ ꯂꯩꯐꯝ ꯍꯣꯇꯦꯜ ꯀꯃꯥꯏꯅ ꯕꯨꯛ ꯇꯧꯒꯅꯤ ꯍꯣꯇꯦꯜ ꯐꯪꯂꯛꯇꯕ ꯃꯇꯝꯗ ꯑꯦꯞꯁ ꯑꯃꯗꯒꯤꯅ ꯌꯦꯡꯉꯒ ꯑꯣ ꯍꯣꯇꯦꯜ ꯕꯨꯛ ꯇꯧꯅꯤꯡꯉꯥꯏꯒꯤꯁꯨ ꯃꯐꯝꯁꯨ ꯌꯥꯝ ꯀꯥꯟꯅꯕ ꯐꯪꯏ ꯄꯤ ꯍꯥꯏꯅꯁꯨ ꯊꯥꯖꯩ ꯑꯗꯨꯒ ꯑꯦꯞꯁꯦ ꯌꯥꯝ ꯀꯥꯟꯅꯩ ꯏꯁꯥ ꯃꯥꯡꯖꯒꯗꯧꯕ ꯃꯤꯟꯁ ꯏꯁꯥꯁꯦ ꯂꯣꯁ ꯑꯣꯏꯕ ꯂꯣꯁ ꯑꯣꯏꯔꯛꯄ ꯃꯇꯝꯗ ꯑꯩꯈꯣꯏꯅ ꯑꯩꯈꯣꯏꯁꯦ ꯀꯗꯥꯏ ꯃꯄꯥꯗ ꯂꯩꯕ꯭ꯔ ꯍꯥꯏꯕ ꯌꯦꯡꯕꯁꯨ ꯀꯥꯟꯅꯕ ꯂꯩ ꯑꯩꯈꯣꯏꯁꯦ ꯀꯗꯥꯏꯋꯥꯏꯗ ꯆꯠꯀꯗꯧꯕ ꯍꯥꯏꯕꯁꯨ ꯀꯥꯟꯅꯕ ꯃꯌꯥꯝ ꯂꯩ ꯑꯩꯈꯣꯏꯁꯦ ꯁꯤꯗ ꯆꯠꯂꯗꯤ ꯃꯥꯡꯒꯅꯤ ꯑꯁꯤꯗ ꯆꯠꯂꯗꯤ ꯃꯥꯡꯒꯅꯤ ꯑꯗꯨꯁꯨ ꯑꯗꯨꯗ ꯆꯠꯂꯗꯤ ꯃꯥꯡꯒꯅꯤ ꯌꯥꯝ ꯂꯩ ꯑꯗꯨꯅꯤꯅ ꯑꯦꯞꯁꯁꯦ ꯍꯧꯖꯤꯛ ꯑꯩꯈꯣꯏ ꯕꯤꯒꯤꯅꯔꯁ ꯕꯤꯒꯤꯅꯔꯁ ꯍꯥꯏꯕꯗꯤ ꯕꯤꯒꯤꯅꯔꯁ ꯐꯥꯔꯁ ꯇꯥꯏꯝ ꯇ꯭ꯔꯦꯕꯦꯂꯤꯡ ꯆꯠꯄꯒꯤꯗꯤ ꯑꯦꯞꯁꯦ ꯌꯥꯝ ꯀꯥꯟꯅꯕ ꯄꯤ ꯇ꯭ꯔꯦꯕꯦꯂꯤꯡ ꯆꯠꯄꯗ ꯑꯩꯈꯣꯏꯅ ꯀꯔꯤꯒꯨꯝꯕ ꯗꯦꯜꯂꯤꯗ ꯆꯠꯂꯒ ꯑꯩꯈꯣꯏꯁꯦ ꯑꯅꯧꯕꯅꯤꯅ ꯗꯦꯜꯂꯤꯒꯤ ꯃꯐꯝꯁꯦ ꯁꯨꯛꯎ ꯎꯗ꯭ꯔꯤꯕꯅꯤꯅ ꯗꯦꯜꯂꯤꯗ ꯆꯠꯂꯒ ꯗꯦꯜꯂꯤꯗ ꯑꯩꯈꯣꯏꯅ ꯁꯤ ꯍꯣꯇꯦꯜꯁꯦ ꯀꯥꯏꯗ ꯂꯩꯕ꯭ꯔ ꯁꯤ ꯍꯣꯇꯦꯜꯁꯦ ꯃꯤꯉꯣꯟꯗ ꯍꯪꯂꯒ ꯃꯤꯅ ꯑꯣꯟꯅ ꯇꯩꯅꯅ ꯇꯥꯛꯁꯤꯜꯂꯒ ꯑꯩꯈꯣꯏꯗ ꯗꯤꯃꯥꯟ ꯇꯧꯁꯤꯜꯂꯛꯄ ꯌꯥꯏ ꯑꯗꯨꯕꯨ ꯑꯦꯞꯁꯁꯤꯅ ꯑꯦꯞꯁꯁꯤꯅ ꯑꯩꯈꯣꯏꯕꯨꯁꯨ ꯀꯟꯕ ꯌꯥꯏ ꯃꯤꯟꯁ ꯃꯤꯉꯣꯟꯗ ꯍꯧꯖꯤꯛꯀꯤ ꯃꯇꯝꯁꯤꯗ ꯃꯤꯁꯦ ꯊꯥꯖꯕ ꯍꯥꯏꯕꯗꯨ ꯂꯩꯇꯕꯅꯤꯅ ꯗꯤꯃꯥꯟ ꯀꯔꯤ ꯀꯔꯥ ꯕꯦꯒ ꯀꯨꯝꯕ ꯍꯨꯔꯥꯟꯅꯕꯒꯤ ꯃꯤꯌꯥꯝ ꯂꯩꯒꯗꯧꯕꯅꯤꯅ ꯑꯩꯈꯣꯏꯅ ꯑꯦꯞꯁꯦ ꯑꯩꯈꯣꯅ ꯃꯤꯉꯣꯟꯗ ꯍꯧꯗꯧ ꯁꯔꯨꯛꯇꯤ ꯑꯦꯞꯁꯁꯦ ꯁꯤꯖꯤꯟꯅꯔꯒ ꯕꯨꯛꯀꯤꯡꯁꯨ ꯇꯧꯕ ꯌꯥꯏ ꯑꯦꯛꯖꯥꯝꯄꯜ ꯅꯪ ꯍꯧꯖꯤꯛ ꯗꯦꯜꯂꯤꯗꯒꯤꯅ ꯒꯨꯍꯥꯇꯤ ꯆꯠꯀꯦ ꯍꯥꯏꯔꯁꯨ ꯑꯦꯞꯁꯇꯒꯤ ꯇꯤꯀꯦꯠꯇꯤꯡꯒꯤ ꯌꯦꯡꯉꯒ ꯑꯦꯞꯁꯇꯒꯤꯅ ꯇꯤꯀꯦꯠꯁꯨ ꯀꯛꯄ ꯌꯥꯏ ꯑꯦꯞꯁ ꯍꯥꯏꯕꯁꯦ ꯕꯦꯅꯤꯐꯤꯠ ꯌꯥꯝ ꯄꯤ ꯕꯦꯅꯤꯐꯤꯠꯇꯨꯅ ꯑꯩꯈꯣꯏꯒꯤ ꯀꯥꯟꯅꯖꯕ ꯐꯪꯕ ꯍꯥꯏꯔꯕꯁꯨ ꯃꯌꯥꯝ ꯄꯤ ꯑꯗꯨꯒ ꯇ꯭ꯔꯦꯕꯦꯂꯤꯡꯗꯁꯨ ꯌꯥꯝ ꯄꯤ ꯑꯗꯨꯒ ꯍꯧꯖꯤꯛ ꯕꯦꯡꯀꯣꯛꯇ ꯕꯦꯡꯀꯣꯛ ꯑꯩꯈꯣꯏꯅ ꯆꯠꯇ꯭ꯔꯤꯕ ꯕꯦꯡꯀꯣꯛꯇ ꯑꯩꯈꯣꯏ ꯐꯥꯔꯁ ꯕꯤꯒꯤꯅꯔ ꯑꯣꯏꯅ ꯕꯦꯡꯀꯣꯛ ꯆꯠꯄ ꯃꯇꯝꯗ ꯑꯩꯈꯣꯏꯁꯦ ꯕꯦꯡꯀꯣꯛꯀꯤ ꯂꯣꯟ ꯈꯪꯗꯦ ꯕꯦꯡꯀꯣꯛꯀꯤ ꯀꯩꯅꯣ ꯈꯪꯗꯕꯅꯤꯅ ꯕꯦꯡꯀꯣꯛꯇ ꯑꯩꯈꯣꯏꯅ ꯆꯠꯂꯒ ꯃꯤꯉꯣꯟꯗ ꯀꯃꯥꯏꯅ ꯍꯪꯖꯔꯨꯅꯤ ꯑꯦꯞꯁꯇ ꯍꯣꯇꯦꯜꯁꯤ ꯌꯦꯡꯂꯒ ꯆꯥꯛ ꯆꯥꯐꯝ ꯍꯣꯇꯦꯜ ꯍꯣꯇꯦꯜ ꯇꯨꯝꯐꯃꯒꯨꯝꯕ ꯍꯣꯇꯦꯜꯒꯨꯝꯕꯁꯤ ꯌꯦꯡꯉꯒ ꯕꯨꯛ ꯇꯧꯔꯒ ꯑꯩꯈꯣꯏ ꯕꯦꯡꯀꯣꯛꯇꯁꯨ ꯂꯩꯕ ꯌꯥꯏ ꯍꯥꯏꯅ ꯊꯥꯖꯩ ꯑꯗꯨꯒ ꯑꯦꯞꯁꯁꯤꯒꯤ ꯕꯦꯅꯤꯐꯤꯠ ꯍꯥꯏꯕꯁꯤ ꯌꯥꯝ ꯀꯥꯟꯅꯩ ꯕꯤꯒꯤꯅꯔꯁ ꯌꯥꯝ ꯀꯥꯟꯅꯩ ꯑꯗꯨꯒ ꯇ꯭ꯔꯦꯕꯦꯜꯂꯤꯡ ꯆꯠꯄꯗ ꯂꯝꯕꯤ ꯈꯪꯗꯕꯗꯨꯁꯨ ꯃꯌꯥꯝꯁꯨ ꯀꯥꯟꯅꯩ ꯍꯥꯏꯅ